ꯑꯥ ꯍꯜꯂꯣ ꯑꯥ ꯁꯤ ꯒꯣꯚꯤꯟꯗꯖꯤ ꯇꯦꯝꯄꯜ ꯑꯗꯥꯏꯋꯥꯏꯒꯤ ꯃꯤ ꯑꯣꯏꯗꯣꯏꯔ ꯑꯣ ꯑꯩꯁꯦ ꯀꯩꯅꯣꯗꯒꯤ ꯂꯥꯛꯄꯅꯦꯕꯀꯣ ꯀꯥꯡꯄꯣꯛꯄꯤꯗꯒꯤ ꯂꯥꯛꯄꯅꯦꯕ ꯖꯒꯥ ꯑꯗꯥꯏꯗꯀꯣ ꯀꯩꯅꯣ ꯍꯥꯏꯗꯤ ꯍꯣꯇꯦꯜꯒꯨꯝꯕ ꯑꯅꯛꯄ ꯒꯣꯚꯤꯟꯗꯖꯤ ꯇꯦꯝꯄꯜꯒ ꯈꯔ ꯅꯛꯅꯕꯗ ꯍꯣꯇꯦꯜꯒꯨꯝꯕ ꯍꯥꯏꯗꯤ ꯐꯨꯠꯗꯤꯡ ꯑꯦꯟ ꯂꯣꯗꯤꯡꯒꯤ ꯂꯩꯒꯗ꯭ꯔꯥ

ꯑꯣ ꯌꯥꯝ ꯂꯥꯞꯅꯗ꯭ꯔꯦꯕ ꯇꯦꯝꯄꯜꯗꯨꯒꯗꯤ ꯀꯩꯅꯣ ꯇꯧꯕ꯭ꯔꯣ ꯍꯣꯇꯦꯜꯁꯦ ꯑꯩꯈꯣꯏꯒꯤ ꯑꯩꯈꯣꯏꯒꯤ ꯐꯥꯏꯚ ꯏꯁꯇꯥꯔ ꯐꯣꯔ ꯏꯁꯇꯥꯔ ꯊ꯭ꯔꯤ ꯏꯁꯇꯥꯔ ꯂꯩꯗꯅꯀꯣ ꯑꯗꯨꯒꯨꯝꯕ ꯅꯠꯇꯕ ꯍꯥꯏꯗꯤ ꯍꯥꯏꯗꯤ ꯑꯗꯨꯝ ꯅꯣꯔꯃꯦꯜ ꯍꯣꯇꯦꯜꯗꯣ ꯑꯣꯏꯗꯣꯏꯔꯣ

ꯑꯣ ꯀꯩꯅꯣ ꯑꯗꯨꯗꯤ ꯑꯩꯈꯣꯏꯁꯦ ꯀꯩꯅꯣꯅꯦꯕꯀꯣ ꯑꯩꯈꯣꯏꯅ ꯂꯥꯛꯇꯣꯏꯁꯦ ꯀꯩꯅꯣ ꯒꯣꯚꯤꯟꯗꯖꯤ ꯇꯦꯝꯄꯜꯒꯤꯀꯣ ꯀꯔꯤꯒꯨꯝꯕ ꯈꯔ ꯔꯤꯁꯔꯁ ꯇꯧꯕꯒꯤ ꯑꯣꯏꯗꯣꯏꯅꯦꯕꯀꯣ ꯑꯗꯨꯗꯨꯅ ꯑꯩꯈꯣꯏꯒꯤ ꯇꯦꯝꯄꯜꯗꯨꯒꯤ ꯃꯇꯥꯡꯗ ꯈꯔ ꯈꯪꯕ ꯑꯗꯨꯅ ꯒꯥꯏꯗ ꯇꯧꯕꯤꯕ ꯌꯥꯕ ꯃꯤ ꯂꯩꯒꯗ꯭ꯔꯣ

ꯁꯣꯝꯁꯦ ꯑꯗꯨꯝ ꯑꯗꯋꯥꯏ ꯌꯥꯝ ꯇꯦꯝꯄꯜꯗꯨꯒ ꯅꯛꯄ꯭ꯔ ꯅꯠꯇ꯭ꯔꯒ ꯍꯣꯇꯦꯜ ꯖꯒꯥ ꯑꯗꯥꯏꯗꯒꯤ ꯑꯅꯛꯄ ꯃꯤ ꯑꯣꯏꯗꯣꯏꯔꯣ ꯑꯣ ꯍꯣꯏ ꯍꯣꯏ ꯌꯥꯝ ꯅꯨꯡꯉꯥꯏꯖꯔꯦ ꯑꯗꯣ ꯀꯩꯅꯣ ꯁꯨꯝ ꯌꯥꯝ ꯌꯦꯠꯀꯗ꯭ꯔ ꯀꯩꯒꯨꯝꯕ ꯈꯔꯗꯪꯒ ꯍꯪꯖꯒꯦ ꯑꯧ ꯀꯩꯅꯣꯒꯤ ꯑꯩꯈꯣꯏꯒꯤ ꯇꯦꯝꯄꯜꯗꯨꯒꯤ ꯑꯣꯏꯅ ꯕꯣꯔꯠ ꯃꯦꯝꯕꯔ ꯍꯥꯏꯅꯁꯨ ꯂꯩꯕ꯭ꯔ ꯀꯩꯅꯣꯒꯤ ꯕꯣꯔꯠ ꯃꯦꯝꯕꯔꯁꯤꯡꯗꯨꯒꯤ ꯐꯣꯟ ꯅꯝꯕꯔꯒꯨꯝꯕ ꯃꯃꯤꯡ ꯃꯊꯥꯒꯨꯝꯕ ꯂꯧꯕ ꯌꯥꯒꯗ꯭ꯔ

ꯁꯣꯝꯅ ꯀꯩꯅꯣ ꯅꯠꯇ꯭ꯔꯁꯨ ꯇꯨꯔꯤꯁ ꯒꯥꯏꯗ ꯅꯠꯇ꯭ꯔꯒꯁꯨꯅꯦ ꯍꯥꯏꯗꯤ ꯑꯩꯈꯣꯏ ꯑꯁꯣꯝꯅ ꯂꯣꯀꯦꯜꯂꯥꯏꯠ ꯑꯣꯏꯗꯅꯀꯣ ꯂꯣꯀꯦꯜꯂꯥꯏꯠ ꯑꯣꯏꯕꯅꯤꯅ ꯑꯩꯈꯣꯏꯒꯤꯁꯦ ꯁꯣꯝꯗꯁꯨ ꯆꯥꯟꯁ ꯑꯃ ꯄꯤꯕꯒꯨꯝꯕꯅꯦꯕꯀꯣ ꯑꯩꯈꯣꯏꯅ ꯒꯥꯏꯗ ꯇꯧꯕꯤꯕ ꯂꯣꯀꯦꯜꯂꯥꯏꯠ ꯄꯤꯄꯜꯁꯤꯡꯗ ꯑꯩꯈꯣꯏꯅꯁꯨ ꯈꯇꯪ ꯐꯥꯏꯅꯥꯟꯁ꯭ꯌꯦꯜꯂꯤ ꯁꯞꯄꯣꯔꯠ ꯍꯥꯏꯗꯤ ꯖꯁ ꯃꯇꯦꯡ ꯃꯆꯥ ꯑꯃꯇꯪ ꯑꯣꯏꯁꯨ ꯑꯩꯈꯣꯏ ꯑꯗꯨꯝ ꯄꯤꯑꯕ ꯑꯗꯨꯗꯨꯅ ꯁꯣꯝꯒ ꯋꯥꯔꯤ ꯁꯥꯟꯅꯔꯕꯅꯤꯅ ꯆꯥꯟꯖꯦꯁꯁꯦ ꯁꯣꯝꯗꯁꯨ ꯍꯦꯟꯅ ꯄꯤꯅꯤꯡꯕ ꯍꯥꯏꯇꯥꯔꯦꯀꯣ ꯈꯤꯇꯪ ꯑꯩꯈꯣꯏꯒꯤꯁꯨ ꯍꯦꯜꯄ ꯑꯣꯏꯖꯅꯕ ꯑꯗꯨꯒ ꯁꯣꯝꯒꯤꯁꯨ ꯈꯔ ꯐꯪꯖꯅꯕꯀꯣ ꯑꯩꯈꯣꯏꯁꯦ ꯐꯖꯕ꯭ꯔ ꯐꯖꯗꯕ꯭ꯔꯗꯤ ꯈꯪꯗꯦ ꯑꯗꯣ ꯀꯔꯤꯝ ꯀꯥꯏꯔꯣꯏꯗ꯭ꯔꯣ ꯁꯨꯃꯥꯏꯅ ꯇꯧꯕꯁꯤꯕꯣ ꯍꯥꯏꯗꯤ ꯁꯣꯝꯅ ꯑꯣꯏꯅ ꯒꯥꯏꯗ ꯇꯧꯔꯒ ꯑꯣꯏꯅ ꯀꯩꯁꯨ ꯌꯥꯝ ꯂꯨꯕꯗꯤ ꯅꯠꯇꯦꯕꯀꯣ ꯑꯣ ꯑꯩꯈꯣꯏꯒꯤꯁꯦ ꯀꯩꯅꯣꯒꯤ ꯑꯣꯏꯅ ꯂꯥꯛꯄꯅꯤꯅ ꯑꯩꯈꯣꯏꯁꯦ ꯀꯩ ꯑꯩꯈꯣꯏꯒꯤ ꯃꯄꯥꯟ ꯂꯝꯒꯤ ꯃꯤꯁꯨ ꯌꯥꯎꯗꯣꯏꯅꯦꯕꯀꯣ ꯃꯄꯥꯟ ꯂꯝꯒꯤ ꯃꯤ ꯌꯥꯎꯔꯛꯄꯅꯤꯅ ꯃꯐꯝ ꯖꯒꯥ ꯑꯦꯔꯤꯌꯥꯗꯨꯗ ꯂꯩꯗꯅ ꯑꯩꯈꯣꯏꯒꯤ ꯃꯤꯁꯤꯡꯅ ꯄꯥꯝꯗꯦ ꯁꯤ ꯃꯄꯥꯟ ꯂꯝꯒꯤ ꯃꯤꯅꯤ ꯂꯩꯕ ꯅꯨꯡꯉꯥꯏꯔꯣꯏꯀꯣ ꯂꯩꯍꯟꯒꯅꯨ ꯈꯣꯠꯀꯅꯨ ꯍꯥꯏꯕ ꯑꯣꯐꯦꯟꯁꯀꯨꯝꯕ ꯂꯥꯛꯀꯗ꯭ꯔ ꯍꯥꯏꯗꯤ ꯃꯤꯔꯝꯒꯤ ꯃꯤꯅ ꯂꯥꯛꯇꯣꯏꯅꯤꯅꯀꯣ

ꯑꯣ ꯀꯩꯁꯨ ꯀꯝꯄ꯭ꯂꯤꯀꯦꯁꯟ ꯂꯩꯔꯣꯏꯕ ꯍꯧꯖꯤꯛꯁꯦ ꯏꯔꯥꯡꯁꯨ ꯑꯣꯏꯔꯤꯗꯅꯀꯣ ꯏꯔꯥꯡ ꯑꯣꯏꯕꯅꯤꯅ ꯍꯥꯏꯗꯤ ꯃꯤꯔꯝꯒꯤ ꯃꯤ ꯂꯥꯛꯄꯗ ꯈꯤꯇꯪ ꯄ꯭ꯔꯣꯕ꯭ꯂꯦꯝ ꯂꯩꯕꯒꯨꯝꯕ ꯍꯥꯏꯗꯤ ꯑꯩꯈꯣꯏꯁꯨ ꯃꯥꯡꯖꯧꯅꯅ ꯀꯩꯅꯣ ꯃꯇꯝ ꯍꯥꯏꯗꯤ ꯔꯤꯄꯣꯔꯠꯁꯦ ꯇꯍꯧꯗ꯭ꯔꯒꯗꯤ ꯍꯌꯦꯡꯋꯥꯏ ꯂꯥꯛꯑꯀꯥꯟꯗ ꯑꯁꯣꯏ ꯑꯉꯥꯝ ꯌꯥꯎꯕꯗꯣ ꯑꯩꯈꯣꯏ ꯔꯤꯛꯁꯇꯣ ꯋꯥꯡꯉꯤꯗꯅꯀꯣ ꯑꯣ ꯂꯩꯔꯣꯏ ꯍꯥꯏꯕꯀꯣ ꯑꯗꯣ ꯒꯣꯚꯤꯟꯗꯖꯤꯒꯤ ꯀꯩꯅꯣꯝꯇꯪꯒ ꯍꯪꯖꯍꯧꯒꯦ ꯑꯗꯥꯏꯒꯤ ꯑꯦꯔꯤꯌꯥꯗ ꯑꯩꯈꯣꯏꯒꯤ ꯄꯥꯔꯛꯀꯨꯝꯕ ꯅꯠꯇ꯭ꯔꯒꯅ ꯒ꯭ꯔꯥꯎꯟꯒꯨꯝꯕ ꯑꯗꯨꯒꯨꯝꯕ ꯂꯩꯕ꯭ꯔꯥ ꯑꯥ ꯍꯥꯏꯗꯤ ꯑꯩꯈꯣꯏꯅ ꯇꯨꯔꯤꯁꯁꯤ ꯄꯨꯕꯗ ꯑꯗꯨꯝ ꯚꯤꯖꯤꯇꯔꯒꯨꯝꯕ ꯆꯠꯄ ꯌꯥꯕ ꯃꯐꯝ ꯖꯒꯥꯗꯤ ꯑꯗꯨꯝ ꯈꯔ ꯃꯈꯩꯗꯤ ꯑꯗꯥꯏ ꯑꯦꯔꯤꯌꯥꯗꯨꯗ ꯂꯩꯌꯦꯕ ꯑꯣ ꯑꯥ ꯑꯗꯨ ꯑꯩꯈꯣꯏꯒꯤꯅꯦ ꯕ꯭ꯔꯗꯔ ꯈꯣꯏꯅꯃꯨꯛ ꯂꯣꯀꯦꯜꯒꯤ ꯃꯤ ꯑꯣꯏꯔꯝꯅꯤꯅ ꯍꯦꯟꯅ ꯈꯪꯉꯝꯅꯤ ꯑꯩꯈꯣꯏ ꯒꯣꯚꯤꯟꯗꯖꯤꯒꯤ ꯇꯦꯝꯄꯜꯁꯦ ꯑꯩꯈꯣꯏꯒꯤ ꯒꯣꯚꯤꯟꯗꯖꯤꯒꯤ ꯄ꯭ꯔꯁꯥꯠ ꯃꯣꯏꯒꯤ ꯄ꯭ꯔꯁꯥꯗꯤ ꯍꯥꯏꯒꯗ꯭ꯔꯀꯣ ꯄ꯭ꯔꯁꯥꯗꯤ ꯐꯪꯕꯁꯦ ꯑꯩꯈꯣꯏꯒꯤ ꯑꯦꯅꯤ ꯀꯩꯅꯣ ꯃꯣꯏꯗꯨꯗ ꯈꯣꯏꯔꯝꯕ ꯂꯥꯛꯄ ꯈꯨꯗꯤꯡꯃꯛ ꯐꯪꯕ꯭ꯔ ꯅꯠꯇ꯭ꯔꯒꯅ ꯃꯈꯣꯏꯁꯦ ꯑꯃꯨꯛ ꯇꯣꯉꯥꯟꯅ ꯑꯩꯈꯣꯏꯒꯤ ꯑꯣꯔꯗꯔ ꯍꯥꯏꯒꯗ꯭ꯔ ꯕꯨꯛꯀꯤꯡ ꯍꯥꯏꯒꯗ꯭ꯔ ꯑꯩꯈꯣꯏ ꯄ꯭ꯔꯁꯥꯗꯤ ꯕꯨꯛꯀꯤꯡ ꯆꯪꯕ꯭ꯔꯣ

ꯑꯣ ꯃꯈꯣꯏꯒꯤꯁꯦ ꯀꯩꯅꯣ ꯍꯥꯏꯗꯤ ꯑꯩꯈꯣꯏꯒꯤ ꯂꯥꯛꯇꯣꯏꯕ ꯚꯤꯖꯤꯇꯔꯁꯦ ꯑꯩꯈꯣꯏꯒꯤ ꯁꯥꯏꯠꯇꯒꯤ ꯒ꯭ꯔꯨꯞ ꯈꯔ ꯂꯥꯛꯑꯦꯅ ꯈꯜꯂꯣ ꯑꯩꯈꯣꯏꯒꯤ ꯕꯨꯛꯀꯤꯡ ꯇꯧꯕꯁꯦ ꯍꯥꯏꯗꯤ ꯀꯝꯃꯟ ꯑꯣꯏꯅ ꯅꯨꯃꯤꯠꯇꯨꯗ ꯕꯨꯛꯀꯤꯡ ꯑꯇꯩꯁꯨ ꯂꯩꯔꯒꯗꯤ ꯑꯗꯨꯝ ꯄꯨꯂꯞ ꯑꯣꯏꯅ ꯄ꯭ꯔꯁꯥꯗꯤꯁꯦ ꯐꯪꯃꯤꯟꯅꯕ ꯑꯣꯏꯗꯣꯏꯔꯣ ꯍꯥꯏꯗꯤ ꯇꯣꯉꯥꯜꯂꯛꯀꯗꯣꯏꯔ ꯅꯠꯇ꯭ꯔꯒꯅ ꯄꯨꯂꯞ ꯑꯥ ꯑꯥ ꯑꯥ ꯑꯣꯀꯦ ꯑꯣ ꯌꯥꯝ ꯅꯨꯡꯉꯥꯏꯖꯔꯦ ꯑꯗꯨꯗꯤ ꯉꯁꯥꯏ ꯑꯩꯅ ꯍꯥꯏꯖꯒꯤꯗꯣ ꯃꯣꯏꯒꯤ ꯁꯣꯝꯁꯨ ꯅꯛꯑꯕꯅꯤꯅ ꯀꯩꯅꯣꯒꯤ ꯍꯣꯇꯦꯜꯗꯨꯒꯤꯅꯦ ꯃꯥꯒꯤ ꯍꯣꯇꯦꯜꯒꯤ ꯃꯃꯤꯡ ꯑꯃꯗꯤ ꯐꯣꯟ ꯅꯝꯕꯔ ꯑꯃꯨꯛꯇꯪ ꯍꯥꯏꯕꯤꯔꯛꯀꯦꯔꯥ ꯎꯝ ꯄꯦꯂꯦꯁ ꯑꯣ ꯄꯦꯂꯦꯁ ꯚ꯭ꯌꯨ ꯍꯥꯏꯕꯀꯣ ꯑꯣ ꯑꯗꯨꯗꯤ ꯀꯟꯇꯦꯛ ꯅꯝꯕꯔꯗꯤ ꯃꯣꯏ ꯁꯥꯏꯠ ꯂꯩꯕꯖꯥꯠꯂ ꯑꯗꯨꯝ ꯑꯣ ꯑꯗꯨ

ꯑꯣ ꯑꯣ ꯑꯧ ꯃꯣꯏꯅ ꯑꯗꯨꯝ ꯑꯇꯩ ꯗꯤꯇꯦꯜꯁꯉꯩ ꯑꯩꯈꯣꯏꯒꯤ ꯒꯥꯏꯗꯤꯡ ꯀꯩꯀꯥ ꯃꯣꯏꯅꯗꯨꯝ ꯁꯤꯟꯅꯒꯤꯕꯗꯗꯨꯝ ꯌꯥꯔꯅꯦ ꯍꯥꯏꯕꯅꯦꯕꯀꯣ ꯑꯥ ꯎꯝ ꯑꯣꯀꯦ ꯌꯥꯝ ꯅꯨꯡꯉꯥꯏꯖꯔꯦ ꯑꯗꯨꯗꯤ ꯍꯥꯏꯕꯗꯤ ꯀꯩꯅꯣ ꯁꯣꯝꯒꯤ ꯃꯇꯝꯁꯨ ꯉꯍꯥꯛ ꯀꯥꯏꯊꯣꯛꯄꯤꯔꯦ ꯑꯥ ꯌꯥꯝ ꯅꯨꯡꯉꯥꯏꯖꯔꯦ ꯑꯗꯨꯗꯤ ꯊꯝꯖꯔꯒꯦ ꯎꯝ ꯊꯝꯃꯦ ꯊꯝꯃꯦ